ꯍꯧꯖꯤꯛ ꯍꯧꯖꯤꯛ ꯍꯧꯖꯤꯛ ꯑꯩꯈꯣꯏꯒꯤ ꯂꯩꯔꯤꯕ ꯃꯅꯤꯄꯨꯔꯒꯤ ꯁꯦꯆꯨꯋꯦꯁꯟꯁꯤꯗ ꯀꯔꯦꯟ ꯏꯕꯦꯟ ꯑꯃ ꯍꯥꯏꯔꯒꯗꯤ ꯑꯩꯖꯦ ꯏꯔꯥꯡꯒ ꯃꯔꯤ ꯂꯩꯅꯅꯗꯤ ꯍꯥꯏꯔꯔꯣꯏꯒꯦ ꯇꯁꯦꯡꯅ ꯍꯥꯏꯔꯕꯗ ꯁꯤ ꯑꯩꯈꯣꯏꯒꯤ ꯑꯣꯄꯣꯔꯆꯨꯅꯤꯇꯤꯒ ꯃꯔꯤ ꯂꯩꯅꯅ ꯍꯥꯏꯒꯦ ꯑꯩꯈꯣꯏ ꯊꯕꯛ ꯏꯟꯈꯥꯡ ꯑꯃ ꯈꯟꯕ ꯁꯦꯂꯦꯛꯁꯟ ꯇꯧꯕ ꯃꯇꯝꯗ ꯉꯜꯂꯤꯉꯩ ꯃꯇꯝꯗꯒꯤ ꯑꯗꯣ ꯍꯧꯖꯤꯛꯁꯨ ꯑꯗꯨꯝ ꯇꯧꯕꯨꯗꯤ ꯇꯧꯔꯤ ꯀꯔꯞꯁꯟ ꯑꯗꯨꯝ ꯁꯦꯟꯖꯥ ꯊꯨꯝꯖꯥ ꯍꯥꯏꯕꯁꯤ ꯑꯗꯨꯝ ꯆꯠꯅꯔꯤ ꯑꯗꯨꯕꯨ ꯍꯟꯇꯛꯀꯤ ꯁꯔꯀꯥꯔꯒꯤ ꯃꯇꯥꯡꯁꯤꯗꯒꯤꯗꯤ ꯑꯅꯧꯕ ꯌꯥꯋꯣꯜ ꯑꯃꯒꯤ ꯃꯃꯤ ꯈꯔ ꯎꯕ ꯍꯧꯔꯛꯄꯁꯦ ꯑꯩ ꯍꯥꯏꯗꯤ ꯁꯤꯒꯤ ꯄꯥꯎ ꯇꯥꯕ ꯑꯩꯈꯣꯏꯒꯤ ꯅ꯭ꯌꯨꯁꯇꯨꯁꯨ ꯑꯗꯒꯤꯗꯤ ꯇꯤꯕꯤ ꯆꯦꯅꯦꯜꯁꯤꯡꯁꯤꯁꯨ ꯃꯦꯗꯤꯌꯥ ꯄ꯭ꯂꯦꯠꯐꯣꯔꯝꯁꯤꯡꯗ ꯊꯕꯛ ꯏꯟꯈꯥꯡ ꯈꯟꯕ ꯃꯇꯝꯗ ꯁꯦꯟꯖꯥ ꯊꯨꯝꯖꯥ ꯇꯤꯡꯗꯅ ꯃꯁꯥꯒꯤ ꯃꯦꯔꯤꯠ ꯂꯤꯁꯇ ꯈꯟꯕ ꯑꯗꯨꯛꯀꯤ ꯃꯇꯤꯛ ꯌꯥꯝꯃꯦ ꯍꯟꯇꯛꯁꯨ ꯃꯔꯣꯜ ꯃꯔꯣꯜ ꯅꯥꯏꯅꯒ ꯈꯟꯕ ꯌꯥꯎꯔꯛꯄꯁꯦ ꯁꯤꯒꯤ ꯄꯥꯎꯁꯦ ꯇꯥꯕꯗ ꯑꯗꯨꯛꯀꯤ ꯃꯇꯤꯛ ꯅꯨꯡꯉꯥꯏ ꯑꯃꯗꯤ ꯃꯁꯤꯒꯤ ꯍꯥꯏꯗꯤ ꯁꯤꯒꯤ ꯊꯕꯛꯁꯤꯗ ꯑꯗꯨꯝ ꯁꯤꯒꯨꯝꯕ ꯄꯥꯎ ꯇꯥꯕꯁꯤ ꯏꯟꯇꯔꯦꯁ ꯂꯩ ꯍꯥꯏꯖꯅꯤꯡꯉꯤ